ꯑꯁꯤꯒꯤ ꯃꯔꯃꯗꯤ ꯏꯟꯅꯔ ꯖꯦꯅꯔꯦꯁꯟ ꯑꯣꯔ ꯃꯃꯥꯡꯒꯤ ꯖꯦꯅꯔꯦꯁꯟꯗꯗꯤ ꯏꯟꯗꯤꯌꯥꯁꯤ ꯍꯧꯖꯤꯛ ꯕꯤꯐꯣꯔ ꯑꯋꯥꯔ ꯖꯦꯅꯔꯦꯁꯟ ꯑꯩꯈꯣꯏ ꯂꯩꯇ꯭ꯔꯤ ꯀꯥꯟꯗ ꯍꯧꯖꯤꯛ ꯏꯟꯗꯤꯌꯥꯁꯤ ꯀ꯭ꯔꯤꯀꯦꯠꯇꯤ ꯌꯥꯝ ꯆꯠꯅꯩ ꯑꯗꯨꯒ ꯑꯩꯈꯣꯏ ꯍꯧꯖꯤꯛꯀꯤ ꯅ꯭ꯌꯨ ꯑꯩꯈꯣꯏ ꯖꯦꯅꯔꯦꯁꯟꯗꯁꯨ ꯏꯔꯥꯗꯁꯨ ꯀ꯭ꯔꯤꯀꯦꯠꯅ ꯌꯥꯝ ꯐꯥꯎꯏ ꯏꯟꯗꯤꯌꯥꯗꯗꯤ ꯐꯨꯠꯕꯣꯜ ꯑꯣꯔ ꯑꯦꯅꯤ ꯑꯗꯔ ꯒꯦꯝ ꯍꯦꯟꯅ ꯀ꯭ꯔꯤꯀꯦꯠꯅ ꯌꯥꯝ ꯐꯥꯎꯏ ꯀ꯭ꯔꯤꯀꯦꯠꯅꯁꯨ ꯄꯩꯁꯥ ꯄꯥꯏꯕ ꯍꯦꯜꯂꯤ ꯑꯗꯨꯒ ꯏꯟꯗꯤꯌꯥꯗꯤ ꯐꯨꯠꯕꯣꯜ ꯂꯣꯝꯗ ꯏꯁꯄꯣꯟꯁꯔ ꯌꯥꯝ ꯋꯥꯠꯂꯤ ꯀꯔꯞꯁꯟ ꯌꯥꯝ ꯑꯣꯏꯌꯦ ꯏꯟꯗꯤꯌꯥꯒꯤ ꯐꯨꯠꯕꯣꯜ ꯅꯦꯁꯅꯦꯜ ꯇꯤꯝ ꯁꯦꯂꯦꯛ ꯇꯧꯕꯗꯁꯨ ꯑꯗꯨꯒ ꯃꯤꯒ ꯀꯝꯄꯤꯇꯤꯇꯤꯕ ꯑꯣꯏꯕ ꯉꯝꯗꯦ ꯏꯟꯗꯤꯌꯥꯗꯤ ꯑꯗꯨꯅ ꯍꯧꯖꯤꯛꯀꯤ ꯅ꯭ꯌꯨ ꯖꯦꯅꯔꯦꯁꯟ ꯈꯣꯏꯅ ꯐꯨꯠꯕꯣꯜ ꯆꯠꯅꯤꯡꯂꯁꯨ ꯎꯄꯥꯏ ꯂꯩꯇꯦ ꯏꯁꯄꯣꯟꯁꯔ ꯌꯥꯝ ꯋꯥꯠꯄꯒꯤ ꯑꯗꯨꯅ ꯏꯟꯗꯤꯌꯥꯟ ꯍꯧꯖꯤꯛꯀꯤ ꯅ꯭ꯌꯨ ꯖꯦꯅꯦꯔꯦꯁꯟ ꯏꯟꯗꯤꯌꯥꯟ ꯌꯪꯒꯦꯁ ꯈꯣꯏꯁꯦ ꯀ꯭ꯔꯤꯀꯦꯠ ꯌꯥꯝ ꯄꯥꯝꯏ ꯀ꯭ꯔꯤꯀꯦꯠꯇꯤ ꯏꯟꯗꯤꯌꯥꯗ ꯏꯁꯄꯣꯟꯁꯔ ꯌꯥꯝ ꯋꯥꯡꯉꯤ ꯏꯟ ꯑꯦꯅꯤ ꯐꯤꯜꯗ ꯁꯞꯄꯣꯔꯠ ꯇꯧꯕꯤ ꯀ꯭ꯔꯤꯀꯦꯠꯇꯗꯤ ꯑꯗꯨꯕꯨ ꯐꯨꯠꯕꯣꯜ ꯑꯣꯔ ꯑꯦꯅꯤ ꯑꯗꯔ ꯒꯦꯝꯁꯇꯤ ꯁꯞꯄꯣꯔꯠ ꯀꯌꯥꯝ ꯇꯧꯗꯦ ꯀ꯭ꯔꯤꯀꯦꯠ ꯄ꯭ꯂꯦꯌꯔꯅ ꯄꯩꯁꯥ ꯄꯥꯏ ꯄꯥꯏꯕꯁꯨ ꯍꯦꯜꯂꯤ ꯑꯩꯈꯣꯏꯅ ꯁꯨꯝ ꯃꯤꯠꯇꯁꯨ ꯎꯕ ꯐꯪꯏ ꯀ꯭ꯔꯤꯀꯦꯠ ꯄ꯭ꯂꯦꯌꯔ ꯈꯣꯏꯗꯤ ꯑꯗꯨꯒꯤ ꯃꯔꯝ ꯑꯣꯏꯗꯨꯅ ꯍꯧꯖꯤꯛꯀꯤ ꯅ꯭ꯌꯨ ꯖꯦꯅꯔꯦꯁꯟꯁ ꯈꯣꯏꯅ ꯀ꯭ꯔꯤꯀꯦꯠ ꯌꯥꯝ ꯄꯥꯝꯕꯅꯤ ꯐꯨꯠꯕꯣꯜ ꯍꯦꯟꯅ ꯐꯨꯠꯕꯣꯜꯗꯤ ꯑꯣꯄꯣꯔꯆꯨꯅꯤꯇꯤ ꯌꯥꯝ ꯄꯤꯗꯦ ꯐꯨꯠꯕꯣꯜꯗꯤ ꯍꯥꯏꯠꯁꯨ ꯍꯥꯏꯠꯁꯨ ꯗꯔꯀꯥꯔ ꯑꯣꯏꯌꯦ ꯏꯟꯗꯤꯌꯥꯗꯤ ꯍꯥꯏꯠꯇꯤ ꯈꯔ ꯋꯥꯠꯂꯦ ꯑꯗꯨꯕꯨ ꯃꯦꯟꯂꯤ ꯇ꯭ꯔꯥꯏꯕꯦꯜ ꯅꯣꯔꯠ ꯏꯁ ꯍꯥꯏꯠꯇ ꯌꯥꯝ ꯋꯥꯠꯂꯦ ꯑꯗꯨꯅ ꯃꯣꯏꯗꯤ ꯆꯠꯄ ꯉꯝꯗꯦ ꯑꯗꯨꯅ ꯀ꯭ꯔꯤꯀꯦꯠ ꯌꯥꯝ ꯄꯥꯝꯃꯤ ꯏꯟꯗꯤꯌꯥ ꯍꯟꯗꯛꯀꯤ ꯅ꯭ꯌꯨ ꯖꯦꯅꯦꯔꯦꯁꯟ ꯈꯣꯏꯗꯤ ꯐꯣꯀꯁ ꯑꯣꯟ ꯀ꯭ꯔꯤꯀꯦꯠꯇ ꯐꯣꯀꯁ ꯇꯧꯏ ꯐꯨꯠꯕꯣꯜ ꯍꯩꯟꯅꯗꯦ